ꯍꯜꯂꯣ ꯑꯧ ꯑꯣ ꯑꯩꯁꯦ ꯀꯩꯅꯣꯗꯒꯤ ꯗꯦꯜꯂꯤꯗꯒꯤ ꯑꯩ ꯁꯨꯃꯥꯏ ꯇꯧꯗꯅ ꯃꯅꯤꯄꯨꯔꯗ ꯀꯩꯅꯣ ꯂꯥꯛꯄꯅꯦ ꯀꯣꯏꯔꯛꯄꯅꯦꯕꯀꯣ ꯑꯗꯣ ꯃꯅꯤꯄꯨꯔꯒꯤ ꯍꯨꯖꯤꯛ ꯍꯨꯖꯤꯛ ꯂꯩꯔꯤꯕ ꯑꯩꯈꯣꯏꯒꯤ ꯍꯦꯟꯖꯥꯡ ꯆꯥꯅ ꯊꯛꯅꯕ ꯈꯣꯠꯅ ꯇꯧꯔꯤꯕ ꯃꯌꯥꯝꯁꯦ ꯑꯩꯅ ꯁꯨꯝ ꯈꯪꯅꯤꯡꯗꯅ ꯁꯨꯝ ꯍꯪꯉꯛꯄꯅꯦ ꯍꯪꯒꯦꯅ ꯑꯗꯨꯒꯤ ꯃꯔꯝꯗ ꯑꯧ ꯑꯁꯦ ꯑꯩ ꯑꯣ ꯑꯩꯁꯦ ꯀꯨꯏꯔꯦ ꯑꯩꯁꯦ ꯗꯤꯜꯂꯤꯗ ꯁꯨꯝ ꯑꯩꯈꯣꯏꯒꯤ ꯀꯩ ꯍꯥꯏ ꯇꯥꯔꯦ ꯃꯩꯇꯩ ꯃꯆꯥ ꯑꯃ ꯑꯣꯏꯔꯒꯁꯨ ꯗꯤꯜꯂꯤꯗ ꯁꯨꯝ ꯑꯩꯈꯣꯏ ꯁꯨꯝ ꯂꯩꯔꯝꯅꯤꯅ ꯃꯅꯤꯄꯨꯔꯒꯤ ꯑꯩꯈꯣꯏꯒꯤ ꯆꯥꯅ ꯊꯛꯅꯕ ꯏꯟꯖꯥꯡ ꯀꯔꯤ ꯀꯔꯥ ꯃꯍꯥꯎ ꯀꯩꯀꯥꯁꯦ ꯀꯩꯝ ꯈꯪꯖꯗꯕ ꯍꯥꯏ ꯇꯥꯔꯦ ꯑꯗꯨꯒꯤ ꯃꯔꯝꯗ ꯁꯨꯝ ꯈꯪꯅꯤꯡꯗꯅ ꯐꯣꯟ ꯇꯧꯔꯛꯄꯅꯤ ꯑꯣ ꯑꯩ ꯁꯨꯝ ꯀꯩꯀꯩꯅꯣ ꯈꯔ ꯁꯨꯝ ꯍꯪꯖꯔꯛꯀꯦ ꯑꯩꯅ ꯈꯪꯅꯤꯡꯕ ꯁꯨꯝ ꯑꯩꯅ ꯈꯪꯗꯕꯁꯤꯡꯗꯣ ꯈꯪꯅꯕꯒꯤꯀꯣ ꯑꯩꯈꯣꯏꯒꯤ ꯀꯩꯅꯣꯁꯦ ꯑꯩꯈꯣꯏꯒꯤ ꯂꯣꯛꯇꯥꯛꯀꯤ ꯉꯥꯀ ꯍꯥꯏꯗꯅꯀꯣ ꯂꯣꯛꯇꯥꯛꯀꯤ ꯉꯥꯁꯦ ꯑꯩꯈꯣꯏ ꯑꯌꯥꯏꯕꯁꯤꯗ ꯑꯩꯈꯣꯏꯒꯤ ꯃꯣꯏꯁꯦ ꯑꯌꯥꯏꯕ ꯃꯈꯟ ꯀꯌꯥꯃꯨꯛ ꯑꯩꯈꯣꯏꯒꯤ ꯂꯩꯒꯦ ꯉꯥ ꯑꯆꯧꯕꯗꯁꯨ ꯐꯪꯕ꯭ꯔꯥ ꯃꯉꯥꯗꯁꯨ ꯐꯪꯕ꯭ꯔꯥ ꯃꯣꯏꯁꯦ ꯀꯃꯥꯏ ꯀꯃꯥꯏ ꯇꯧꯒꯦ ꯑꯣ ꯑꯣ ꯑꯣ ꯑꯥ ꯑꯣ ꯍꯣꯏ ꯍꯣꯏ ꯍꯣꯏ

ꯑꯣ ꯑꯣ ꯍꯣꯏ ꯍꯣꯏ ꯑꯥ ꯑꯥ ꯐꯪꯗꯦ ꯐꯪꯗꯦ ꯑꯗꯨꯒꯤꯕꯨꯗꯤ ꯑꯦ ꯃꯃꯤꯡꯒ ꯑꯩꯅ ꯈꯪꯅꯤꯡꯕꯕꯨꯗꯤ ꯃꯌꯥꯝ ꯂꯩꯗ ꯑꯩꯈꯣꯏꯒꯤ ꯀꯔꯤ ꯃꯣꯏ ꯊꯔꯣꯏ ꯕꯣꯔꯥꯒ ꯍꯥꯏꯕ꯭ꯔꯥ ꯀꯩꯅꯣ ꯑꯥ ꯑꯗꯨꯒꯁꯨ ꯑꯗꯨꯝ ꯑꯩꯈꯣꯏ ꯀꯩ ꯀꯩ ꯍꯥꯏ ꯇꯥꯔꯦ ꯍꯧꯖꯤꯛꯀꯥꯟ ꯃꯇꯝꯁꯤꯗꯤ ꯌꯨꯇꯨꯞꯀꯤ ꯃꯇꯝꯅꯤꯅ ꯐꯦꯁꯕꯨꯛꯇ ꯐꯦꯁꯕꯨꯛꯇ ꯌꯨꯇꯨꯞꯇ ꯃꯌꯥꯝ ꯃꯣꯏꯒꯤ ꯔꯤꯜ ꯁꯦꯝꯕꯗ ꯑꯗꯨ ꯇꯧꯔꯒ ꯃꯌꯥꯝ ꯎꯏꯌꯦ ꯎꯕꯨꯗꯤ ꯍꯥꯎꯗꯧꯁꯨ ꯃꯥꯟꯕ ꯍꯥꯏ ꯇꯥꯔꯦ ꯑꯗꯨꯒꯨꯝꯕꯁꯨ ꯑꯩꯁꯨ ꯑꯗꯨꯝ ꯈꯪꯅꯤꯡꯗꯅ ꯇꯧꯔꯛꯄꯅꯦ ꯍꯣꯏ ꯍꯣꯏ ꯑꯣ ꯑꯗꯨꯒ ꯑꯣ ꯑꯩꯅ ꯈꯪꯅꯤꯡꯕ ꯑꯃꯈꯛꯀ ꯂꯩꯖꯩ ꯑꯩꯈꯣꯏꯒꯤ ꯀꯩꯅꯣꯗꯣ ꯉꯁꯥꯏꯒꯤ ꯆꯦꯡꯗ ꯀꯔꯤꯕ ꯑꯩꯕꯨ ꯆꯦꯡ ꯑꯊꯣꯠꯄꯗ ꯗꯔꯝꯒ ꯍꯥꯏꯗꯣ ꯑꯗꯨ ꯆꯦꯡ ꯃꯃꯤꯡꯂꯣ ꯑꯌꯥ ꯑꯌꯥ ꯗꯔꯝ ꯀꯥꯏꯁꯦ ꯇꯥꯕꯗ ꯑꯩꯈꯣꯏꯒꯤ ꯗꯔꯝ ꯍꯥꯏꯁꯦ ꯑꯩꯈꯣꯏꯒꯤ ꯀꯩꯅꯣꯗꯨꯅꯤꯕꯀꯣ ꯑꯩꯈꯣꯏꯒꯤ ꯄꯣꯠ ꯆꯩ ꯅꯨꯡꯆꯩ ꯊꯥꯎ ꯀꯔꯤ ꯀꯔꯥ ꯍꯥꯞꯄ ꯗꯔꯝꯗꯣ ꯑꯗꯨꯏ ꯃꯃꯤꯡꯅꯦꯕ ꯂꯧꯔꯤꯁꯦ ꯍꯣꯏ ꯍꯣꯏ ꯍꯣꯏ ꯍꯣꯏ ꯑꯧ ꯑꯗꯨꯏ ꯗꯔꯝꯗꯨꯏ ꯃꯃꯤꯡꯅꯦꯕ ꯂꯧꯔꯤꯁꯦ ꯃꯃꯤꯡꯗꯣ ꯃꯃꯤꯡꯗꯣ ꯂꯧꯋꯦ ꯍꯥꯏꯕꯅꯦꯕꯀꯣ ꯑꯗꯨꯗꯒꯤ ꯑꯩꯈꯣꯏꯒꯤ ꯑꯣ ꯑꯗꯨꯗꯒꯤ ꯑꯩꯈꯣꯏ ꯆꯥꯛꯍꯥꯎ ꯆꯦꯡ ꯑꯃꯨꯕꯀꯗꯤ ꯂꯩꯀꯣ ꯑꯗꯨꯗ ꯃꯈꯟ ꯃꯈꯟ ꯈꯔ ꯂꯩ ꯃꯥꯜꯂꯦ ꯑꯗꯨꯁꯨ ꯍꯌꯦꯡ ꯑꯩꯅ ꯂꯥꯛꯄꯗ ꯈꯔ ꯌꯦꯡꯖꯕ ꯇꯥꯔꯦ ꯍꯥꯏꯗꯤ ꯑꯩꯈꯣꯏꯒꯤ ꯆꯥꯛꯍꯥꯎꯀꯁꯤꯗꯤ ꯑꯩꯈꯣꯏ ꯑꯥꯗꯗꯤ ꯀꯦ ꯖꯤꯗ ꯌꯥꯝ ꯌꯥꯝ ꯄꯤꯅ ꯐꯪꯉꯦꯕꯀꯣ ꯑꯗꯣ ꯁꯤꯗ ꯁꯤꯗ ꯑꯩꯈꯣꯏ ꯁꯤꯗꯩ ꯆꯥꯔꯒ ꯑꯣꯏꯅ ꯍꯟꯕ ꯇꯥꯔꯦꯗꯅ ꯑꯗꯨꯃꯥꯏꯅ ꯌꯦꯡ ꯇꯥꯔꯦ ꯎꯝ ꯎꯝ ꯑꯣ ꯑꯩꯈꯣꯏ ꯀꯩꯅꯣꯁꯦ ꯂꯣꯛꯇꯥꯛꯇ ꯀꯨꯝꯃꯒꯀꯣ ꯑꯩ ꯑꯩꯈꯣꯏ ꯏꯁꯥꯁꯨ ꯌꯥꯎꯅ ꯑꯩꯈꯣꯏꯒꯤ ꯉꯥꯁꯦ ꯆꯥꯅꯕꯒꯤꯁꯦ ꯉꯥꯁꯦ ꯐꯥꯕ ꯆꯠꯄ ꯈꯣꯠꯄ ꯇꯧꯕꯀꯥꯁꯦ ꯑꯩꯈꯣꯏꯁꯦ ꯑꯗꯨꯝ ꯌꯥꯎꯕ ꯌꯥꯕꯒꯤ ꯀꯟꯗꯤꯁꯟ ꯂꯩꯕ꯭ꯔꯥ ꯉꯥ ꯐꯥꯕꯗ ꯆꯥꯅꯕꯒꯤ ꯑꯗꯨꯒꯨꯝꯕꯒꯤꯗꯤ ꯂꯩꯒꯗ꯭ꯔꯥ ꯑꯗꯣ ꯀꯩꯅꯣꯁꯦ ꯐꯪꯒꯗ꯭ꯔꯥ ꯀꯩ ꯍꯥꯏ ꯇꯥꯔꯦ ꯌꯥꯎꯅꯤꯡꯕ ꯍꯥꯏ ꯇꯥꯔꯦ ꯉꯥ ꯐꯥꯕꯀꯗꯣ ꯀꯃꯥꯏ ꯇꯧꯕꯅꯣ ꯀꯥꯏꯗꯣ ꯈꯪꯗꯕꯗꯣ ꯑ ꯑꯧ ꯑꯧ ꯑꯧ ꯑꯧ ꯑꯧ ꯑꯗꯨꯁꯨ ꯌꯣꯡꯆꯥꯛꯁꯨ ꯑꯩꯈꯣꯏꯁꯨ ꯑꯥꯗ ꯏꯔꯣꯝꯕꯕꯨꯗꯤ ꯆꯥꯏꯑꯕꯀꯣ ꯑꯗꯨ ꯁꯤꯗꯩꯁꯤꯗ ꯃꯅꯤꯄꯨꯔꯒꯤ ꯃꯍꯥꯎꯗꯤ ꯐꯪꯄꯣꯠꯇꯦ ꯐꯪꯕꯕꯨꯗꯤ ꯑꯗꯣ ꯁꯤꯗꯩꯁꯤꯗ ꯏꯔꯣꯝꯕꯁꯦ

ꯑ ꯑ ꯑꯧ ꯑꯧ ꯑꯧ ꯑꯧ ꯑꯣ ꯑꯩ ꯎꯗꯤ ꯎꯗꯦ ꯃꯃꯤꯡꯒꯗꯤ ꯇꯥꯔꯦ ꯑ ꯆꯥꯗ꯭ꯔꯤ ꯑꯧ ꯑꯧ ꯑꯧ ꯍꯟꯗꯛ ꯂꯥꯛꯄꯩꯁꯤꯗꯗꯤ ꯂꯣꯏꯅ ꯆꯥꯕ ꯇꯥꯔꯦ ꯑꯣ ꯑꯣ ꯀꯩꯅꯣꯗꯣ ꯑꯩꯅ ꯈꯪꯕꯩꯗꯤ ꯈꯪꯅꯤꯡꯕꯗꯤ ꯍꯥꯟꯅ ꯈꯪꯅꯤꯡꯕꯩꯕꯨꯗꯤ ꯃꯌꯥꯝ ꯂꯩꯔꯦꯗ ꯂꯩꯕꯒꯤꯁꯦ ꯑꯩꯈꯣꯏꯒꯤ ꯀꯩ ꯎꯇꯤ ꯎꯇꯤ ꯍꯥꯏꯕ꯭ꯔꯥ ꯀꯩꯅꯣ ꯑꯃꯁꯨ ꯂꯩꯗꯥꯏꯅꯦ ꯑ ꯑꯗꯨꯒꯨꯝꯕꯗꯨꯁꯨ ꯈꯪꯅꯤꯡꯉꯦꯕ ꯍꯥꯏꯗꯤ ꯍꯟꯗꯛ ꯂꯥꯛꯄꯁꯤꯗ ꯑꯩ ꯂꯣꯏꯃꯛ ꯇꯧꯔꯗꯝꯅꯦ ꯑꯩꯁꯦ ꯍꯟꯗꯛꯇꯤ ꯑꯩ ꯂꯥꯛꯏꯉꯥꯏꯁꯤꯗꯀꯣ ꯑꯗꯨꯒ ꯍꯧꯖꯤꯛ ꯍꯧꯖꯤꯛꯁꯦ ꯃꯌꯥꯝꯅ ꯁꯥꯅꯔꯤꯕ ꯄꯥꯟ ꯏꯔꯣꯝꯕ ꯏꯔꯣꯝꯕ ꯍꯥꯏꯁꯦ ꯍꯧꯖꯤꯛ ꯍꯧꯖꯤꯛꯁꯦ ꯀꯔꯤꯅ ꯏꯍꯥꯎ ꯍꯥꯎꯔꯤꯒꯦꯕ ꯏꯔꯣꯝꯕꯁꯦ ꯍꯧꯖꯤꯛ ꯍꯧꯖꯤꯛꯀꯤ ꯑꯣꯏꯅ ꯑꯣ ꯑꯣ ꯑꯣ ꯌꯣꯡꯆꯥꯛ ꯑꯁ ꯌꯣꯡꯆꯥꯛꯁꯨ ꯑꯝꯇꯪ ꯇꯦꯁ ꯇꯧ ꯇꯥꯔꯦꯅ ꯍꯟꯗꯛ ꯂꯥꯛꯄꯁꯤꯗ ꯑꯣ ꯑꯁ ꯑꯁ ꯅꯨꯡꯉꯥꯏꯔꯦ ꯅꯨꯡꯉꯥꯏꯔꯦ ꯍꯣꯏ ꯍꯣꯏ ꯑꯩ ꯍꯥꯏꯖꯔꯛꯑꯒꯦ